ꯍꯧꯖꯤꯛꯀꯥꯟ ꯀꯩꯅꯣ ꯑꯩꯈꯣꯏ ꯃꯅꯤꯄꯨꯔꯗ ꯃꯅꯥ ꯃꯅꯥꯁꯤꯡ ꯃꯁꯤꯡ ꯌꯣꯟꯕ ꯉꯝꯗꯅ ꯃꯥꯡꯕ ꯑꯁꯤꯁꯦ ꯀꯩꯅꯣ ꯀꯃꯥꯏꯅ ꯇꯧꯒꯦ ꯍꯥꯏꯕꯁꯦ ꯑꯩꯈꯣꯏꯅ ꯀꯩꯅꯣ ꯑꯣꯛꯒꯨꯝꯕ ꯑꯗꯨꯒ ꯉꯥꯅꯨꯒꯨꯝꯕ ꯑꯗꯨꯗ ꯆꯥꯛ ꯄꯤꯖꯕꯗꯨꯗ ꯑꯗꯨ ꯄꯤꯕꯁꯨ ꯌꯥꯝ ꯀꯩꯅꯣ ꯌꯥꯗꯕꯗꯤ ꯆꯥꯛ ꯊꯣꯡꯉꯒ ꯃꯣꯏꯒꯤ ꯃꯣꯏꯅ ꯄꯤꯕꯁꯨ ꯑꯃ ꯌꯥꯕꯅꯦ ꯑꯗꯨꯁꯨ ꯌꯥꯝ ꯍꯥꯏꯕꯗꯤ ꯌꯥꯝ ꯁꯦꯞ ꯑꯣꯏꯔꯅꯤꯕꯀꯣ ꯑꯗꯣ ꯑꯇꯩꯗꯤ ꯀꯩꯅꯣ ꯑꯌꯥꯕ ꯈꯔ ꯀꯔꯤ ꯀꯔꯤ ꯂꯩꯕꯁꯦ ꯔꯦꯁꯇꯨꯔꯦꯟꯗ ꯅꯠꯇ꯭ꯔꯒ ꯍꯣꯡꯅ ꯀꯩꯅꯣ ꯑꯗꯨꯒꯨꯝꯕ ꯄꯤꯕꯁꯨ ꯌꯥꯏꯑꯕ ꯑꯗꯨ ꯑꯣꯏꯔꯗꯤ ꯃꯤꯅ ꯀꯩꯅꯣ ꯑꯩ ꯂꯧꯅꯤ ꯁꯤꯁꯦ ꯌꯥꯝ ꯍꯣꯡꯅ ꯂꯩꯅꯤ ꯍꯥꯏꯔꯗꯤ ꯈꯔ ꯂꯧꯅꯤꯡꯕ ꯋꯥꯈꯜ ꯑꯃ ꯊꯣꯛꯀꯅꯤꯀꯣ ꯑꯗꯨꯒ ꯌꯥꯝ ꯌꯥꯝꯃꯤ ꯍꯥꯏꯔꯗꯤ ꯏꯝꯄ꯭ꯣꯔꯠꯇꯦꯁꯟ ꯇꯧꯕꯗꯣ ꯀꯩꯅꯣ ꯏꯁꯇꯦꯠ ꯑꯃꯗꯒꯤ ꯑꯃꯗꯨꯗ ꯀꯩꯅꯣ ꯇ꯭ꯔꯥꯟꯁꯄꯣꯔꯠ ꯇꯧꯔꯒ ꯌꯣꯟꯕꯁꯨ ꯑꯗꯨꯝ ꯐꯥꯏꯑꯕꯀꯣ ꯑꯗ ꯑꯇꯩꯒꯤꯗꯗꯤ ꯌꯥꯝ ꯈꯪꯗꯦ ꯍꯥꯏꯕꯁꯦ ꯃꯅꯥ ꯃꯅꯥꯁꯤꯡ ꯃꯅꯥ ꯃꯁꯤꯡꯁꯦ ꯀꯩꯅꯣ ꯌꯥꯝ ꯊꯝꯕ ꯅꯨꯃꯤꯠ ꯌꯥꯝ ꯊꯝꯕꯁꯨ ꯌꯥꯗꯕꯀꯣ ꯑꯗꯨ ꯀꯦꯕꯦꯖ ꯀꯩꯅꯣ ꯕꯣꯜ ꯀꯣꯕꯤꯒꯨꯝꯕꯗꯤ ꯌꯥꯏꯑꯕ ꯑꯗꯨꯒꯨꯝꯕꯗꯤ ꯇꯧꯔꯒ ꯀꯩꯅꯣ ꯊꯝꯃꯒ ꯇꯧꯕꯁꯨ ꯌꯥꯝ ꯌꯥꯕꯅꯦꯕꯀꯣ ꯑꯗꯣ ꯑꯇꯩ ꯑꯇꯩꯗꯤꯀꯣ ꯃꯁꯥꯒꯤ ꯄ꯭ꯔꯤꯖꯔꯚꯦꯁꯟ ꯇꯧꯒꯗꯕ ꯑꯌꯤꯡꯕ ꯖꯒꯥꯗꯨꯗ ꯊꯝꯃꯒ ꯇꯧꯕ ꯏꯁꯤꯡ ꯆꯥꯏꯗꯕꯤꯗ ꯇꯧꯕ ꯑꯗꯨꯒꯨꯝꯕ ꯌꯥꯝ ꯂꯩꯌꯦ ꯑꯗꯨ ꯑꯇꯩꯗꯤ ꯌꯥꯝ ꯀꯩꯅꯣ ꯈꯪꯕꯗꯤ ꯂꯩꯇꯦ ꯑꯗꯨ ꯃꯁꯥꯅ ꯌꯣꯟꯕ ꯉꯝꯗ꯭ꯔꯗꯤ ꯃꯤꯗ ꯍꯣꯡꯅ ꯄꯤꯕ ꯍꯣꯜꯁꯦꯜ ꯑꯣꯏꯅ ꯌꯣꯟꯊꯣꯛꯄ ꯅꯠꯇ꯭ꯔꯒ ꯀꯩꯅꯣ ꯃꯁꯥ ꯃꯁꯥꯒꯤ ꯀꯩꯅꯣ ꯂꯩꯕ ꯁꯤꯡꯖꯨ ꯁꯦꯝꯕ ꯑꯇꯩ ꯈꯔꯗ ꯑꯗꯨꯝ ꯇꯧꯒꯗꯕ ꯑꯗꯨꯒꯨꯝꯕ ꯄꯣꯠ ꯊꯥꯒꯠꯂꯗꯤ ꯌꯥꯕꯅꯦꯀꯣ